ꯍꯜꯂꯣ ꯑꯥꯎ ꯑꯣꯏꯕꯤꯌꯦ ꯍꯧꯖꯤꯛꯀꯤ ꯍꯧꯖꯤꯛꯃꯛꯀꯤꯗꯤ ꯃꯆꯨꯁꯦ ꯑꯍꯨꯝ ꯑꯣꯏꯌꯦ ꯂꯦꯇꯦꯁ ꯑꯣꯏꯅ ꯑꯗꯨ ꯑꯉꯥꯡꯕ ꯑꯉꯥꯡꯕ ꯑꯗꯨꯒ ꯑꯁꯪꯕ ꯑꯗꯨꯒ ꯄꯤꯡ ꯑꯗꯨꯗ ꯂꯩꯌꯦ ꯀꯔꯝꯕ ꯑꯣꯔꯗꯔ ꯇꯧꯅꯤꯡꯕ꯭ꯔꯥ

ꯑꯥ ꯑꯉꯥꯡꯕ ꯑꯉꯧꯕꯁꯦ ꯌꯧꯗꯤ ꯌꯧꯔꯛꯀꯅꯤ ꯑꯗꯨ ꯅꯨꯃꯤꯠ ꯑꯃ ꯑꯅꯤꯗꯤ ꯉꯥꯏꯕꯤꯕ ꯇꯥꯔꯦ ꯑꯥ ꯎꯔꯤꯄꯣꯛ ꯈꯪꯕꯤꯕ꯭ꯔꯥ ꯑꯥ ꯑꯥ ꯑꯗꯨꯝ ꯃꯦꯗꯥꯝꯅ ꯂꯥꯛꯄ ꯃꯇꯝꯗ ꯑꯗꯨꯝ ꯀꯟꯇꯦꯛ ꯇꯧꯕꯤꯔꯛꯑꯣ ꯀꯣꯜ ꯇꯧꯕꯤꯔꯛꯑꯣ

ꯑꯥ ꯑꯩꯈꯣꯏꯒꯤꯁꯦ ꯑꯗꯨꯝ ꯒ꯭ꯔꯤꯟ ꯂꯤꯐꯀꯤꯁꯨ ꯑꯌꯥꯝꯕ ꯑꯣꯏꯑꯦ ꯑꯗꯨꯒ ꯑꯣꯔꯀꯤꯗꯁꯀꯨꯝꯕꯁꯨ ꯂꯩꯌꯦ ꯑꯗꯨꯅ ꯀꯦꯛꯇꯁꯀꯨꯝꯕ ꯑꯅꯧ ꯑꯅꯧꯕ ꯂꯩ ꯍꯧꯖꯤꯛꯀꯥꯟ ꯆꯠꯅꯔꯤꯕ ꯂꯩꯁꯤꯡ ꯍꯥꯏ ꯇꯥꯔꯦ ꯑꯗꯨ ꯂꯩ

ꯂꯩꯁꯦ ꯏꯟꯗꯣꯔꯒꯤ ꯑꯥꯎꯠꯗꯣꯔꯒꯤ ꯑꯅꯤ ꯂꯩꯌꯦ ꯑꯗꯨꯅ ꯌꯨꯝ ꯑꯅꯧꯕ ꯍꯥꯏꯕꯅꯤꯅ ꯃꯦꯝꯒꯤꯁꯦ ꯏꯃꯨꯡꯗ ꯊꯝꯅꯤꯡꯉꯥꯏ ꯑꯣꯏꯕꯤ ꯑꯣꯏꯒꯗ꯭ꯔꯥ ꯅꯠꯇꯔꯒ ꯃꯄꯥꯟꯗ ꯊꯝꯅꯤꯡꯉꯥꯏ ꯑꯣꯏꯒꯗ꯭ꯔꯥ ꯏꯟꯗꯣꯔꯒꯤ ꯑꯣꯏꯔꯗꯤ ꯑꯩꯈꯣꯏꯅ ꯑꯌꯥꯝꯕ ꯈꯔ ꯒ꯭ꯔꯤꯟ ꯂꯤꯐ ꯑꯌꯥꯝꯕꯁꯤ ꯏꯁꯅꯦꯛ ꯄ꯭ꯂꯥꯟꯒꯨꯝꯕꯁꯤ ꯁꯖꯦꯁ ꯇꯧꯋꯦ ꯑꯗꯨ ꯃꯦꯝꯅ ꯂꯥꯛꯑꯒ ꯌꯦꯡꯕꯤꯌꯨ ꯌꯦꯡ ꯃꯦꯝꯅ ꯂꯥꯛꯑꯒ ꯆꯦꯛ ꯇꯧꯕꯤꯕ ꯅꯪꯅ ꯄꯥꯝꯕꯗꯨ ꯈꯟꯕ ꯌꯥꯒꯅꯤ ꯑꯩꯈꯣꯏꯅ ꯑꯗꯨꯝ ꯅꯪ ꯂꯥꯛꯄ ꯃꯇꯝꯗ ꯁꯤꯅ ꯏꯟꯗꯣꯔꯒꯤꯅꯦ ꯑꯗꯨꯒ ꯁꯤꯅ ꯃꯄꯥꯟꯒꯤꯅꯦ ꯍꯥꯏꯕꯗꯣ ꯑꯩꯈꯣꯏꯅ ꯑꯗꯨꯝ ꯑꯗꯨ ꯃꯇꯝꯗꯨꯗꯁꯨ ꯁꯣ ꯇꯧꯖꯒꯅꯤ ꯍꯥꯏꯇꯥꯔꯦ

ꯑꯥ ꯌꯥꯔꯦ ꯌꯥꯔꯦ ꯎꯝ ꯎꯝ ꯎꯝ ꯎꯝ ꯍꯣ ꯍꯣꯏ ꯃꯇꯝꯗꯨꯗ ꯂꯥꯛꯄꯤꯌꯣ ꯑꯗꯨꯒ ꯅꯪꯅ ꯄꯥꯝꯕꯗꯣ ꯈꯟꯕꯤꯕ ꯌꯥꯅꯤ ꯑꯗꯨꯒ ꯑꯣꯐꯔꯁꯨ ꯂꯩꯌꯦ ꯍꯧꯖꯤꯛꯃꯛꯁꯦ ꯑꯥ ꯑꯥ ꯑꯥ